ꯆꯦꯂꯦꯟꯖꯤꯡ ꯄ꯭ꯔꯣꯖꯦꯛ ꯍꯥꯏꯔꯒꯗꯤ ꯑꯩꯅ ꯐꯦꯁ ꯇꯧꯈꯤꯕ ꯍꯥꯏꯔꯒꯗꯤ ꯑꯩꯒꯤ ꯃꯥꯁꯇꯔ ꯇꯝꯃꯤ ꯃꯇꯝꯗ ꯑꯩꯅ ꯗꯤꯖꯥꯔꯇꯦꯁꯟ ꯑꯃ ꯇꯧꯈꯤ ꯑꯩꯈꯣꯏ ꯃꯥꯁꯇꯔ ꯍꯦꯛ ꯂꯣꯏꯕꯒ ꯗꯤꯖꯥꯔꯇꯦꯁꯟ ꯃꯥꯁꯇꯔ ꯂꯣꯏꯔꯝꯗꯥꯏ ꯐꯣꯔꯠ ꯁꯦꯃꯤꯁꯇꯔꯁꯤꯗ ꯗꯤꯖꯥꯔꯇꯦꯁꯟ ꯑꯃꯃꯝ ꯂꯣꯏꯅ ꯁꯥꯇ꯭ꯔ ꯑꯩꯈꯣꯏ ꯀꯨꯟꯊ꯭ꯔꯥꯁꯤꯒꯤ ꯂꯣꯏꯅ ꯑꯃꯃꯝ ꯄꯤꯑꯦꯕ

ꯑꯗꯒꯤ ꯃꯥꯁꯇꯔ ꯈꯛꯇꯗꯅꯦꯕ ꯑꯗꯨꯗ ꯌꯥꯎꯔꯛꯏꯁꯦ ꯃꯥꯁꯇꯔ ꯃꯁꯤꯒꯤ ꯗꯤꯖꯥꯔꯇꯦꯁꯟꯁꯦ ꯑꯩꯉꯣꯟꯗ ꯌꯥꯝꯅ ꯃꯁꯤꯒꯤ ꯄ꯭ꯔꯣꯕ꯭ꯂꯦꯝ ꯑꯁꯦ ꯑꯩꯉꯣꯟꯗ ꯌꯥꯝꯅ ꯌꯥꯝꯅ ꯍꯥꯔꯗꯦꯁ ꯑꯣꯏꯈꯤ ꯍꯥꯏꯇꯥꯔꯦ ꯃꯁꯤꯒꯤ ꯄ꯭ꯔꯣꯖꯦꯛ ꯑꯁꯦ ꯐꯦꯁ ꯇꯧꯅꯤꯉꯥꯏ ꯍꯣꯠꯅꯕ ꯃꯇꯝꯗ ꯑꯩꯅ ꯐꯤꯜꯗ ꯀꯣꯏꯁꯟꯅꯤꯌꯥꯔ ꯑꯃ ꯏꯁꯥꯅ ꯗꯤꯕꯂꯕ ꯇꯧꯖꯔꯝꯃ ꯑꯩꯈꯣꯏꯒꯤ ꯄꯔꯣꯖꯦꯛꯁꯦ ꯄ꯭ꯔꯣꯖꯦꯛꯁꯤꯗ ꯍꯥꯏꯔꯤꯁꯤ ꯅꯁꯥꯅ ꯀꯣꯏꯁꯟꯅꯤꯌꯔ ꯄ꯭ꯔꯣꯖꯦꯛ ꯄ꯭ꯔꯣꯖꯦꯛ ꯀꯣꯏꯁꯟꯅꯤꯌꯔ ꯅꯁꯥꯅ ꯗꯤꯕꯂꯕ ꯇꯧꯖꯔꯣ ꯑꯗꯨꯒ ꯅꯁꯥꯅ ꯗꯥꯇꯥ ꯀꯂꯦꯛꯁꯟ ꯇꯧꯖꯔꯣ ꯍꯥꯏ ꯑꯣꯖꯥꯅ ꯑꯗꯨ ꯑꯩꯅ ꯑꯩ ꯏꯁꯥꯅ ꯄꯔꯣꯖꯦꯛꯁꯤꯒꯤ ꯃꯇꯥꯡꯗ ꯇꯥꯏꯇꯜ ꯑꯃꯗꯤ ꯃꯣꯏꯅ ꯄꯤꯖꯔꯛꯑꯦ ꯑꯗꯨꯒ ꯃꯁꯤꯒꯤ ꯇꯥꯏꯇꯜꯁꯤꯒꯤ ꯃꯇꯨꯡ ꯏꯟꯅ ꯑꯩꯅ ꯀꯣꯏꯁꯟꯅꯤꯌꯔ ꯗꯦꯕꯂꯕ ꯇꯧꯔꯦ ꯀꯔꯤ ꯀꯔꯤ ꯗꯥꯇꯥ ꯀꯂꯦꯛꯁꯟ ꯇꯧꯕ ꯌꯥꯏ ꯃꯁꯤꯒꯤ ꯔꯤꯂꯦꯇꯦꯠ ꯑꯣꯏꯕ ꯁꯤꯡꯁꯦ ꯐꯖꯅ ꯈꯜꯂꯦ ꯈꯜꯂ ꯃꯇꯨꯡꯗ ꯑꯩꯅ ꯁꯤ ꯀꯣꯏꯁꯟꯅꯤꯌꯥꯔ ꯗꯦꯕꯂꯕ ꯇꯧꯔ ꯃꯇꯨꯡꯗ ꯐꯤꯜꯗ ꯑꯃꯨꯛꯀ ꯁꯔꯕꯦ ꯗꯥꯇꯥ ꯀꯂꯦꯛꯁꯟ ꯆꯠꯂꯦ ꯃꯁꯤꯒꯤ ꯗꯥꯇꯥ ꯀꯂꯦꯛꯁꯟ ꯆꯠꯄꯁꯦ ꯏꯁ ꯑꯦꯟ ꯑꯦꯕ꯭ꯔꯤ ꯍꯥꯎꯁꯍꯣꯜ ꯆꯠꯄ ꯃꯇꯝꯁꯤꯗ ꯑꯩꯉꯣꯟꯗ ꯌꯥꯝꯅ ꯑꯋꯥꯕ ꯑꯣꯏꯈꯤ ꯃꯔꯝꯗꯨꯗ ꯃꯇꯝꯗꯨꯗ ꯑꯩꯁꯦ ꯐꯤꯕꯔ ꯇꯧꯗꯅ ꯍꯛꯆꯥꯡꯁꯦ ꯈꯤꯇꯪ ꯏꯃ꯭ꯌꯨꯟ ꯁꯤꯁꯇꯦꯝ ꯁꯣꯟꯕ ꯍꯥꯛꯆꯥꯡꯁꯦ ꯑꯩꯁꯦ ꯈꯤꯇꯪ ꯏꯃ꯭ꯌꯨꯟ ꯁꯤꯁꯇꯦꯝ ꯁꯣꯟꯒꯜꯂꯦ ꯍꯥꯛꯆꯥꯡꯁꯦ ꯅꯥꯕꯗꯩ ꯌꯥꯝꯅ ꯇꯣꯏꯅ ꯅꯥꯈꯤ ꯃꯗꯨꯅ ꯏꯕꯟ ꯃꯁꯤꯒꯤ ꯄ꯭ꯔꯣꯖꯦꯛꯁꯤꯒꯤ ꯗꯦꯠ ꯂꯥꯏꯟꯁꯦ ꯁꯤ ꯐꯥꯎꯕ ꯍꯦꯟꯗꯣꯛꯈꯤꯑꯦꯕ ꯑꯩꯅ ꯗꯥꯇꯥ ꯀꯂꯦꯛꯁꯟ ꯇꯧꯕ ꯃꯇꯝꯗ ꯑꯦꯠꯂꯤꯁ ꯋꯥꯟ ꯃꯟꯃꯨꯛ ꯍꯦꯟꯅ ꯇꯨ ꯃꯟꯁ ꯍꯦꯟꯅ ꯆꯪꯊꯣꯛꯈ꯭ꯔꯦ ꯄꯤꯔꯤꯕ ꯃꯤꯒꯤ ꯗꯦꯠ ꯂꯥꯏꯟꯗꯤ ꯇꯨ ꯃꯟꯁ ꯈꯛꯇ ꯄꯤꯕꯅꯤ ꯗꯤꯖꯥꯔꯇꯦꯁꯟꯁꯤꯒꯤ ꯐꯥꯏꯅꯦꯜ ꯑꯦꯛꯖꯥꯝ ꯍꯥꯏꯗꯣꯛꯂꯝꯗꯥꯏꯁꯤꯗ ꯑꯩꯅ ꯃꯁꯤꯒꯤ ꯗꯥꯇꯥ ꯀꯂꯦꯛꯁꯟꯁꯤ ꯂꯣꯏꯁꯜꯂꯕ ꯃꯇꯨꯡꯗ ꯑꯩꯅ ꯃꯥꯒꯤ ꯑꯦꯅꯥꯂꯥꯏꯁꯤꯁꯁꯦ ꯗꯥꯇꯥ ꯏꯟꯇꯔꯄ꯭ꯔꯤꯇꯦꯁꯟ ꯑꯦꯅꯥꯂꯥꯏꯁꯤꯁ ꯗꯥꯇꯥ ꯏꯟꯇꯔꯄ꯭ꯔꯤꯇꯦꯁꯟꯕꯨꯗꯤ ꯏꯁꯥꯅ ꯇꯧꯖꯩ ꯑꯦꯅꯥꯂꯥꯏꯁꯤꯁ ꯑꯃ ꯑꯃ ꯇꯧꯔꯛꯄ ꯃꯇꯝꯁꯤꯗ ꯑꯩꯉꯣꯟꯗ ꯈꯤꯇꯪ ꯅꯣꯂꯦꯖꯁꯤ ꯍꯥꯞ ꯅꯣꯂꯦꯖ ꯍꯥꯏꯇꯥꯔꯦ ꯈꯤꯇꯪ ꯅꯣꯂꯦꯖꯁꯤ ꯇꯪꯈꯥꯏꯃꯨꯛꯇꯪ ꯂꯩ ꯅꯣꯂꯦꯖꯁꯤ ꯀꯌꯥꯝ ꯀꯟꯅ ꯐꯨꯜꯂꯤ ꯑꯣꯏꯕ ꯉꯝꯗꯕ ꯃꯗꯨꯒꯤ ꯃꯇꯝꯗꯨꯗ ꯑꯩꯅ ꯑꯩꯒꯤ ꯑꯣꯖꯥ ꯗꯤꯖꯥꯔꯇꯦꯁꯟ ꯄꯤꯔꯤꯕ ꯑꯣꯖꯥꯁꯤꯗ ꯑꯩꯅ ꯌꯥꯝ ꯀꯟꯅ ꯃꯉꯣꯟꯗ ꯑꯦꯄ꯭ꯔꯣꯁ ꯇꯧꯖꯈꯤ ꯃꯁꯨ ꯌꯥꯝ ꯀꯟꯅ ꯍꯦꯜꯞ ꯇꯧꯕꯗꯤ ꯑꯣꯏꯈꯤꯗꯦ ꯃꯇꯝꯗꯨꯗ ꯑꯩꯉꯣꯟꯗꯒꯤ ꯂꯩꯔꯤꯕꯗꯨꯒ ꯑꯗꯒꯤ ꯏꯃꯥꯟꯅꯕꯁꯤꯡꯒ ꯇꯥꯟꯅꯔꯒ ꯌꯥꯝ ꯀꯟꯅ ꯃꯥꯏꯕꯨꯗꯤ ꯄꯥꯛꯅꯤꯡꯉꯥꯏ ꯍꯣꯠꯅꯈꯤ ꯑꯗꯨꯕꯨ ꯗꯦꯠ ꯂꯥꯏꯟ ꯑꯣꯏꯕ ꯃꯇꯝꯁꯤꯅ ꯑꯩꯅ ꯏꯁꯥ ꯈꯤꯇꯪ ꯑꯅꯥꯕ ꯑꯃ ꯑꯃ ꯂꯩꯈꯤꯕꯅꯤꯅ ꯃꯁꯤꯒꯤ ꯗꯦꯠ ꯂꯥꯏꯟ ꯑꯁꯦ ꯍꯦꯟꯗꯣꯛꯈꯤ ꯑꯗꯨꯕꯨ ꯍꯦꯟꯗꯣꯛꯂꯁꯨ ꯍꯦꯟꯗꯣꯛꯅ ꯑꯩꯒꯤ ꯄ꯭ꯔꯣꯖꯦꯛꯁꯤꯃꯗꯤ ꯃꯔꯝ ꯆꯥꯅ ꯇꯧꯈꯤ ꯑꯩꯒꯤ ꯄ꯭ꯔꯣꯖꯦꯛꯇꯨꯅ ꯑꯩꯒꯤ ꯑꯩꯈꯣꯏꯒꯤ ꯏꯀꯣꯅꯣꯃꯤꯛ ꯁꯔꯕꯦ ꯍꯥꯏꯕꯅꯤ ꯑꯩꯈꯣꯏ ꯈꯨꯟꯗꯨꯒꯤ ꯁꯔꯕꯦ ꯇꯧꯕꯁꯤꯗ ꯌꯨꯝꯊꯣꯡ ꯈꯨꯗꯤꯡꯒꯤ ꯗꯥꯇꯥ ꯀꯂꯦꯛꯁꯟꯁꯤ ꯇꯧꯕꯅꯤ ꯏꯆ ꯑꯦꯟ ꯑꯦꯕ꯭ꯔꯤ ꯃꯣꯏ ꯗꯥꯇꯥ ꯀꯜꯂꯦꯛꯁꯟ ꯍꯦꯛꯇ ꯀꯣꯏꯁꯟꯅꯤꯌꯔ ꯗꯤꯕꯂꯕ ꯇꯧꯔꯤꯁꯤ ꯃꯄꯥ ꯃꯃꯤꯡ ꯑꯦꯄ꯭ꯂꯤꯀꯥꯟꯗꯨꯒꯤ ꯃꯤꯡ ꯃꯤ ꯃꯃꯤꯡ ꯀꯌꯥꯝ ꯃꯤꯗꯨꯗ ꯌꯨꯝꯗꯨꯗ ꯃꯤ ꯀꯌꯥꯝ ꯂꯩꯕ ꯃꯥꯒꯤ ꯏꯟꯀꯝ ꯑꯗꯒꯤ ꯑꯦꯒ꯭ꯔꯤꯀꯜꯆꯔꯦꯜ ꯑꯥꯎꯠꯄꯨꯠ ꯃꯥꯒꯤ ꯐꯦꯃꯂꯤ ꯀꯤꯆꯟꯒꯤ ꯞ꯭ꯔꯣꯕ꯭ꯂꯦꯝ ꯑꯩꯈꯣꯏꯒꯤ ꯀꯤꯆꯟꯒꯤ ꯑꯥꯏꯇꯦꯝꯁꯤꯡ ꯑꯩ ꯏꯁꯥꯅ ꯄꯦꯔꯥꯃꯤꯇꯔꯁꯤ ꯃꯔꯝ ꯆꯥꯅ ꯌꯥꯝꯃꯦ ꯑꯗꯨꯝ ꯌꯥꯝꯃꯤ ꯄꯦꯔꯥꯃꯤꯇꯔꯁꯦ ꯑꯗꯒꯤ ꯇꯣꯏꯂꯦꯠꯀꯤ ꯐꯦꯁꯤꯂꯤꯇꯤ ꯂꯩꯕ꯭ꯔꯥ ꯑꯗꯒꯤ ꯌꯨꯝꯗꯨ ꯀꯠꯆꯥ ꯏꯟꯐ꯭ꯔꯥ ꯏꯁꯇꯔꯛꯆꯔ ꯌꯨꯝꯒꯤ ꯏꯟꯐ꯭ꯔꯥ ꯁ꯭ꯇꯔꯛꯆꯔꯒꯤ ꯃꯇꯥꯡꯗꯁꯨ ꯏꯁꯝ ꯁꯝꯅ ꯍꯥꯏꯔꯕꯗ ꯑꯩꯒꯤ ꯄꯦꯔꯥꯃꯤꯇꯔꯁꯤ ꯑꯁꯨꯛꯀꯤ ꯃꯇꯤꯛ ꯌꯥꯝꯅ ꯆꯥꯎꯋꯤ ꯍꯥꯏꯇꯥꯔꯦ ꯃꯁꯤꯒꯤ ꯄꯦꯔꯥꯃꯤꯇꯔꯁꯤ ꯄꯦꯔꯥꯃꯤꯇꯔꯁꯦ ꯗꯥꯇꯥ ꯏꯟꯇꯔꯄ꯭ꯔꯤꯠ ꯇꯧꯔꯛꯅꯕ ꯍꯣꯠꯅꯕ ꯃꯇꯝꯗ ꯑꯋꯥꯕꯗꯤ ꯑꯗꯨꯝ ꯑꯣꯏꯈꯤ ꯃꯁꯤꯗ ꯑꯩꯅ ꯑꯩꯒꯤ ꯒꯥꯏꯗꯇꯨꯗ ꯑꯩꯒꯤ ꯁꯨꯄꯔꯕꯥꯏꯖꯔꯗꯨꯗ ꯑꯁꯤꯒꯤ ꯃꯑꯣꯡꯗ ꯌꯥꯝ ꯀꯟꯅ ꯑꯦꯄ꯭ꯔꯣꯁ ꯇꯧꯔꯕ ꯃꯇꯨꯡꯗꯗꯤ ꯌꯥꯖꯔꯛꯑꯦ ꯃꯥꯒꯤ ꯃꯇꯦꯡꯅ ꯑꯩꯅ ꯗꯥꯇꯥ ꯄ꯭ꯔꯣꯖꯦꯛꯁꯤꯃꯗꯤ ꯃꯄꯨꯡ ꯐꯥꯅ ꯂꯣꯏꯁꯟꯈꯤ ꯑꯗꯨꯕꯨ ꯑꯩꯉꯣꯟꯗꯗꯤ ꯌꯥꯝꯅ ꯆꯦꯂꯦꯟꯖꯤꯡ ꯑꯣꯏꯕ ꯄ꯭ꯔꯣꯖꯦꯛ ꯑꯃꯗꯤ ꯑꯣꯏꯈꯤ ꯃꯁꯤꯒꯤ ꯄ꯭ꯔꯣꯖꯦꯛ ꯑꯁꯤꯅ ꯃꯁꯤꯒꯤ ꯄ꯭ꯔꯣꯖꯦꯛꯇꯣ ꯑꯩꯅ ꯇꯧꯍꯧꯕꯅ ꯑꯩꯈꯣꯏ ꯈꯨꯟ ꯑꯩꯈꯣꯏ ꯂꯩꯀꯥꯏ ꯈꯨꯟ ꯑꯩꯈꯣꯏ ꯈꯨꯟꯗ ꯑꯩꯅ ꯄ꯭ꯔꯣꯖꯦꯛꯁꯤ ꯇꯧꯕꯅꯤ ꯃꯗꯨꯒꯤ ꯑꯗꯨꯒꯤ ꯄ꯭ꯔꯣꯖꯦꯛꯇꯨ ꯇꯧꯍꯧꯕꯅ ꯀꯥꯟꯅꯕꯁꯤꯅ ꯑꯩꯈꯣꯏꯒꯤ ꯄ꯭ꯔꯣꯖꯦꯛꯇꯤ ꯏꯀꯅꯃꯤꯛ ꯁꯔꯕꯦ ꯑꯩꯈꯣꯏꯒꯤ ꯈꯨꯟꯁꯤꯒꯤ ꯄꯩꯁꯥ ꯍꯥꯏꯕꯗꯤ ꯁꯦꯟꯃꯤꯠꯂꯣꯟ ꯁꯣꯁꯤꯑꯣ ꯏꯀꯣꯅꯣꯃꯤ ꯃꯥꯒꯤ ꯂꯩꯔꯤꯕ ꯃꯌꯥꯝꯁꯤꯡꯁꯤ ꯑꯩꯅ ꯈꯪꯖꯕ ꯉꯝꯍꯧꯋꯤ ꯑꯩꯉꯣꯟꯗ ꯑꯗꯨꯒꯤ ꯄ꯭ꯔꯣꯖꯦꯛꯇꯨꯃ ꯇꯧꯖꯍꯧꯕꯗ ꯑꯗꯨꯒꯤ ꯄ꯭ꯔꯣꯖꯦꯛꯁꯤꯅ ꯑꯩꯈꯣꯏꯒꯤ ꯀꯥꯟꯅꯕꯁꯤꯅ ꯑꯩꯈꯣꯏ ꯈꯨꯟꯁꯤꯗ ꯂꯩꯔꯤꯕ ꯁꯣꯠꯊꯕ ꯑꯗꯒꯤ ꯁꯤ ꯃꯌꯥꯝꯁꯤꯡꯁꯤ ꯎꯠꯄ ꯃꯗꯨꯅ ꯍꯥꯏ ꯂꯥꯏꯠ ꯇꯧꯔꯒ ꯁꯣ ꯑꯣꯐ ꯇꯧꯕ ꯉꯝꯈꯤ ꯃꯗꯨꯒꯤ ꯄ꯭ꯔꯣꯖꯦꯛꯇꯨ ꯑꯃꯨꯛ ꯄꯦꯄꯔ ꯑꯃ ꯑꯣꯏꯅ ꯑꯃꯨꯛ ꯐꯣꯡꯈꯤ ꯀꯣꯟꯅꯊꯪꯗ ꯑꯩꯅ ꯔꯤꯁꯔꯁ ꯇꯧꯔ ꯃꯇꯨꯡꯗ ꯃꯗꯨꯒꯤ ꯄ꯭ꯔꯣꯖꯦꯛꯇꯣ ꯑꯩꯅ ꯖꯔꯅꯦꯜ ꯑꯥꯔꯇꯤꯀꯜ ꯑꯃꯗ ꯖꯔꯅꯦꯜ ꯑꯃꯗ ꯍꯥꯏ ꯂꯥꯏꯠ ꯇꯧꯔꯒ ꯑꯗꯨ ꯄꯥꯕ꯭ꯂꯤꯁ ꯇꯧꯈꯤ ꯃꯗꯨꯒꯤ ꯄ꯭ꯔꯣꯖꯦꯛꯇꯨꯅ ꯑꯩꯉꯣꯟꯗ ꯑꯩꯈꯣꯏ ꯈꯨꯟꯁꯤꯒꯤ ꯌꯥꯝꯅ ꯁꯣꯠꯊꯔ ꯂꯩꯕ ꯃꯣꯏꯒꯤ ꯕꯤ ꯄꯤ ꯑꯦꯜꯗ ꯂꯩꯕ ꯑꯗꯒꯤ ꯑꯕꯕ ꯕꯤ ꯄꯤ ꯑꯦꯜꯗ ꯂꯩꯕ ꯁꯤ ꯁꯤꯡꯁꯤꯒꯤ ꯃꯁꯤꯡ ꯀꯩꯀꯥꯡꯁꯤ ꯂꯣꯏꯅ ꯈꯪꯕ ꯉꯝꯃꯤ ꯑꯩꯈꯣꯏꯒꯤ ꯈꯨꯟꯁꯤꯒꯤ ꯃꯥꯒꯤ ꯏꯟꯐ꯭ꯔꯥ ꯏꯁꯇ꯭ꯔꯛꯆꯔ ꯏꯟꯐ꯭ꯔꯥ ꯏꯁꯇ꯭ꯔꯛꯆꯔ ꯑꯣꯏꯒꯦꯔꯥ ꯑꯃ ꯑꯣꯏꯒꯦꯔꯥ ꯃꯁꯤꯗ ꯂꯣꯏꯅ ꯃꯗꯨꯒꯤ ꯄ꯭ꯔꯣꯖꯦꯛꯇꯨꯗ ꯌꯥꯎꯈꯤꯕꯅꯤꯅ ꯑꯩꯅ ꯗꯥꯇꯥ ꯃꯌꯥꯝꯁꯤꯡꯁꯤ ꯏꯁꯥꯅ ꯐꯪꯖꯍꯧꯔꯕꯅꯤꯅ ꯂꯣꯏꯅ ꯈꯪꯖꯕ ꯉꯝꯃꯤ ꯑꯗꯨꯅ ꯃꯗꯨꯅ ꯍꯥꯏ ꯂꯥꯏꯠ ꯇꯧꯈꯤ ꯑꯩꯈꯣꯏ ꯈꯨꯟꯗꯁꯨ ꯊꯕꯛ ꯑꯃ ꯑꯃ ꯃꯌꯥꯝꯁꯤꯡ ꯔꯣꯗ ꯂꯝꯕꯤꯗ ꯑꯣꯏꯒꯦꯔꯥ ꯊꯣꯡꯗ ꯑꯣꯏꯒꯦꯔꯥ ꯑꯃꯗ ꯑꯣꯏꯒꯦꯔꯥ ꯋꯥꯇꯔ ꯁꯄ꯭ꯂꯥꯏꯗ ꯑꯣꯏꯒꯦꯔꯥ ꯂꯣꯏꯅ ꯑꯩꯒꯤ ꯄ꯭ꯔꯣꯖꯦꯛꯁꯤ ꯄꯦꯔꯥꯃꯤꯇꯔꯁꯤ ꯈꯔ ꯌꯥꯝꯕꯅꯤꯅ ꯃꯔꯝ ꯆꯥꯅ ꯑꯩꯅ ꯑꯗꯨꯝ ꯏꯁꯥꯅ ꯑꯗꯨꯝ ꯅꯣꯂꯦꯖ ꯑꯃ ꯈꯪꯖꯕ ꯉꯝꯖꯈꯤ ꯑꯗꯨꯒ ꯃꯗꯨꯕꯨ ꯃꯁꯤꯒꯤ ꯄ꯭ꯔꯣꯕ꯭ꯂꯦꯝ ꯃꯁꯤ ꯌꯥꯝꯅ ꯑꯩꯉꯣꯟꯗꯗꯤ ꯆꯦꯂꯦꯟꯖꯤꯡ ꯑꯣꯏꯕ ꯄ꯭ꯔꯣꯖꯦꯛ ꯑꯃꯗꯤ ꯑꯣꯏꯈꯤ ꯑꯩꯉꯣꯟꯗ ꯄꯦꯔꯥꯃꯤꯇꯔ ꯃꯌꯥꯝꯁꯤꯡꯗꯨ ꯗꯥꯇꯥ ꯏꯟꯇꯔꯄ꯭ꯔꯤꯠ ꯇꯧꯅꯕ ꯍꯣꯠꯅꯔꯛꯄ ꯀꯥꯟꯗ ꯑꯋꯥꯕ ꯑꯃꯁꯨ ꯑꯣꯏꯈꯤ ꯕꯠ ꯇꯧꯏꯒꯨꯝꯕꯁꯨꯡ ꯑꯩꯒꯤ ꯑꯣꯖꯥꯗꯨꯒꯤ ꯃꯇꯦꯡꯅꯗꯤ ꯄ꯭ꯔꯣꯖꯦꯛꯁꯤꯃꯗꯤ ꯁꯦ ꯐꯥꯏꯅꯦꯜꯂꯤ ꯂꯣꯏꯕꯗꯤ ꯂꯣꯏꯈ꯭ꯔꯦ ꯅꯝꯐꯨꯗ ꯃꯗꯨ ꯃꯁꯇꯔꯁꯨ ꯂꯣꯏꯁꯟꯈꯤ ꯃꯁꯤꯒꯤ ꯄ꯭ꯔꯣꯖꯦꯛꯁꯦ ꯑꯩꯈꯣꯏꯒꯤ ꯈꯨꯡꯒꯪ ꯈꯨꯟꯗꯨꯗ ꯂꯩꯔꯤꯕ ꯋꯥꯗꯁꯤꯡꯗꯨꯁꯨ ꯑꯩꯈꯣꯏ ꯖꯤ ꯄꯤꯗꯨꯗꯒꯤ ꯄ꯭ꯔꯗꯥꯟꯅ ꯀꯣꯜꯂꯤꯕ ꯖꯤ ꯄꯤ ꯋꯥꯗ ꯑꯦꯂꯕꯦꯟꯒꯤ ꯑꯣꯏꯅ ꯄꯨꯂꯞ ꯇꯧꯕꯅꯤ ꯌꯨꯝꯊꯣꯡ ꯈꯨꯗꯤꯡ ꯃꯁꯤꯡ ꯌꯥꯝꯅ ꯅꯣꯡꯖꯨ ꯅꯨꯡꯁꯥꯗ ꯅꯣꯡ ꯇꯥꯔꯛꯄ ꯄꯥꯟꯊꯥꯁꯨ ꯑꯣꯏꯈꯤꯕꯗꯨꯅ ꯆꯦꯂꯦꯟꯖꯤꯡꯁꯤ ꯌꯥꯝꯅ ꯑꯣꯏꯈꯤ ꯑꯩꯉꯣꯟꯗ ꯑꯗꯨꯕꯨ ꯐꯥꯏꯅꯦꯜꯂꯤ ꯑꯦꯠ ꯂꯥꯁ ꯃꯗꯨꯒꯤ ꯆꯦꯂꯦꯟꯖꯤꯡꯗꯨꯃꯗꯤ ꯁꯣꯜꯕ ꯇꯧꯈ꯭ꯔꯦ ꯑꯁꯨꯝꯅ ꯑꯩꯒꯤ ꯆꯦꯂꯦꯟꯖꯤꯡ ꯑꯣꯏꯕ ꯄ꯭ꯔꯣꯖꯦꯛ ꯑꯁꯦ ꯁꯤꯅꯤ ꯑꯩꯅ ꯊꯕꯛ ꯑꯣꯏꯅ ꯐꯦꯁ ꯇꯧꯖꯈꯤꯕ ꯑꯁꯤ ꯍꯥꯏꯔꯒ ꯂꯣꯏꯁꯤꯜ